ꯑ ꯍꯂꯣ

ꯑꯣ ꯎꯝ ꯍꯧꯖꯤꯛ ꯑꯩꯈꯣꯏꯒꯤ ꯉꯥ ꯍꯦꯟꯇꯥꯛꯁꯦ ꯀꯔꯃꯥꯏꯅ ꯇꯧꯕ꯭ꯔꯥ ꯅꯈꯣꯏꯅ ꯆꯥꯕꯗ ꯍꯥꯎꯕ꯭ꯔꯥ

ꯎꯝ ꯎꯝ ꯎꯝ ꯎꯝ ꯍꯣꯏ ꯍꯣꯏ ꯎꯝ ꯑ ꯍꯣꯏ ꯍꯣꯏ ꯍꯣꯏ ꯑ ꯎꯝ ꯎꯝ ꯍꯣꯏ ꯍꯣꯏ ꯍꯣꯏ ꯑꯩꯈꯣꯏꯁꯨ ꯍꯣꯏ ꯍꯣꯏ ꯍꯣꯏ